ꯑꯩꯒꯤ ꯐꯣꯟ ꯑꯃ ꯑꯩꯅ ꯅꯧꯅ ꯂꯧꯖꯩ ꯔꯦꯗꯃꯤ ꯅꯥꯏꯟ ꯄ꯭ꯔꯣ ꯃꯦꯛꯁ ꯃꯥꯒꯤ ꯐ꯭ꯌꯨꯆꯔꯁꯤ ꯌꯥꯝꯅ ꯅꯨꯡꯉꯥꯏ ꯕꯦꯇ꯭ꯔꯤ ꯍꯥꯏꯔꯦ ꯕꯦꯛꯀꯞ ꯑꯣꯏ ꯑꯗꯨꯒ ꯃꯥꯒꯤ ꯆꯥꯔꯖꯔ ꯍꯥꯏꯔꯦ ꯕꯨꯁꯇꯔ ꯆꯥꯔꯖꯔ ꯕꯨꯁꯇꯔ ꯑꯣꯏꯕꯁꯨ ꯌꯥꯎꯋꯦ ꯑꯗꯨꯅ ꯑꯩꯅ ꯄꯥꯏꯔꯤ ꯐꯣꯟꯁꯤ ꯌꯥꯝꯅ ꯅꯨꯡꯉꯥꯏ